ꯍꯂꯣ ꯀꯔꯤ ꯍꯥꯏꯒꯗꯧꯕ ꯑꯣ ꯃꯥꯅꯦ ꯀꯣꯜ ꯂꯤꯛ ꯌꯣꯟꯕꯅꯦ ꯄꯨꯈꯝ ꯇꯦꯡꯀꯣꯠ ꯌꯥꯝ ꯌꯣꯜꯂꯤ ꯇꯦꯛꯁꯤꯒ ꯌꯣꯜꯂꯤ ꯁꯅꯥꯕꯨꯟ ꯌꯣꯜꯂꯤ ꯀꯔꯤ ꯀꯔꯤ ꯄꯣꯠ ꯂꯧꯗꯧꯅꯣ ꯀꯌꯥꯝ ꯂꯧꯗꯧꯅꯣ ꯀꯩ ꯀꯩ ꯄꯣꯠꯅꯣ ꯂꯧꯗꯣꯏꯁꯦ ꯁꯅꯥꯕꯨꯟ ꯑꯗꯒꯤ ꯀꯣꯔꯐꯨꯒꯥꯏꯅ ꯃꯍꯧꯁꯥꯒꯤ ꯑꯩꯈꯣꯏꯁꯦ ꯑꯩꯁꯦ ꯗ꯭ꯔꯖꯟ ꯇꯧꯗꯦ ꯀꯤꯂꯣꯗ ꯑꯣꯏ ꯑꯣꯜꯂꯦ ꯀꯤꯂꯣꯗ ꯍꯧꯖꯤꯛ ꯂꯨꯄꯥ ꯂꯤꯁꯤꯡ ꯑꯃꯒ ꯆꯥꯃꯔ ꯀꯩꯅꯣ ꯑꯗꯨꯋꯥꯏ ꯂꯩꯔꯝꯒꯅꯤ ꯑꯉꯥꯡ ꯊꯣꯛꯂꯛꯑꯒ ꯍꯪꯒꯦ ꯑꯩꯗꯤ ꯉꯥꯍꯥꯛ ꯉꯥꯍꯥꯛ ꯗꯨꯀꯥꯟ ꯁꯪꯕꯅꯤ ꯄꯨꯈꯝꯁꯤ ꯇꯔꯥꯒꯤ ꯃꯊꯛꯇ ꯂꯣꯏ ꯆꯜꯂꯤꯗ ꯑ ꯑꯧ ꯆꯥꯏꯁꯦꯟꯁꯨ ꯋꯦꯠꯇ ꯆꯠꯂꯤ ꯑꯁ ꯁꯦꯡꯖꯦꯡꯒꯤꯗꯨꯗꯤ ꯌꯥꯝꯃꯤ ꯁꯨꯝ ꯁꯤꯜꯚꯔꯒꯤꯗꯨꯗꯤ ꯌꯥꯝꯗꯦ ꯁꯦꯟꯖꯦꯡꯒꯤꯗꯤ ꯌꯥꯝ ꯇꯥꯡꯏ ꯁꯦꯡꯖꯦꯡꯗꯤ ꯇꯥꯡꯉꯦ ꯁꯤꯜꯚꯔꯅ ꯈꯔ ꯍꯣꯡꯉꯦ ꯆꯥꯏꯁꯦꯟꯗꯣ ꯑꯧ ꯑꯩꯈꯣꯏ ꯄꯨꯊ꯭ꯔꯥꯏꯒ ꯍꯥꯏꯕ꯭ꯔ ꯀꯩꯅꯣ ꯃꯍꯧꯁꯥꯒꯤ ꯑꯍꯟꯈꯩꯅ ꯍꯥꯏꯅꯕꯗꯣ ꯎꯝ ꯑꯁ ꯃꯥꯒꯤꯗꯤ ꯂꯤꯁꯤꯡ ꯑꯅꯤ ꯌꯧꯕꯁꯨ ꯂꯩꯔꯝꯃꯅꯤ ꯑꯦ ꯃꯥꯗꯤ ꯆꯥꯇꯔꯦꯠ ꯆꯥꯅꯤꯄꯥꯜꯗ ꯂꯩ ꯍꯥꯏꯕꯅꯤ ꯑꯉꯥꯡꯉꯩꯅ ꯍꯥꯏꯔꯝꯕꯅꯤ ꯑꯩ ꯗꯨꯀꯥꯟ ꯉꯥꯍꯥꯛ ꯁꯪꯕꯅꯤꯗ ꯀꯌꯥꯝ ꯂꯨꯍꯣꯡꯕꯒꯤ ꯀꯩꯗꯧꯉꯩ ꯂꯧꯗꯧꯅꯣ ꯑꯣ ꯑꯗꯣ ꯗꯨꯀꯥꯟ ꯐꯝꯍꯟꯕ ꯑꯉꯥꯡꯗꯨꯁꯨ ꯀꯧꯊꯣꯛꯀꯦ ꯉꯁꯤ ꯀꯌꯥꯝ ꯊꯦꯡꯅ ꯂꯥꯛꯀꯦ ꯍꯥꯏꯅꯣ ꯂꯩꯅꯤ ꯄꯣꯠ ꯂꯣꯏꯅ ꯁꯨꯅꯕ ꯀꯩꯅꯣꯀ ꯌꯥꯎꯔꯣꯏꯗ꯭ꯔꯣ ꯅꯣꯏ ꯁꯃꯨꯛꯀꯗꯤ ꯌꯥꯎꯒꯗ꯭ꯔꯣ ꯁꯃꯨꯛ ꯍꯥꯏꯅ ꯑꯃ ꯂꯩꯗꯥꯏ ꯂꯨꯍꯣꯡꯕꯗ ꯍꯥꯞꯄꯗꯣ ꯁꯃꯨꯛꯀꯥꯗꯨ ꯁꯃꯨꯛ ꯍꯥꯏꯅ ꯑꯃ ꯂꯩꯗꯥꯏꯅꯦ ꯁꯃꯨꯛ ꯁꯃꯨꯛ ꯍꯥꯏꯅ ꯃꯈꯣꯡ ꯑꯍꯨꯝ ꯄꯥꯟꯕꯗꯣ ꯑ ꯂꯩ ꯂꯩ ꯁꯃꯨꯛ ꯂꯩ ꯑꯣ ꯂꯩꯅꯤ ꯂꯩꯅꯤ ꯏꯃꯨꯡ ꯑꯃꯒꯤ ꯄꯣꯠ ꯆꯩ ꯂꯣꯏꯅ ꯁꯨꯅ ꯂꯩꯅꯤ ꯗꯨꯀꯥꯟ ꯗꯨꯀꯥꯟ ꯑꯃ ꯂꯩꯕꯅꯤꯅ ꯂꯣꯏꯅ ꯁꯨꯅ ꯊꯝꯃꯤ ꯂꯨꯍꯣꯡꯕꯒꯤ ꯑꯣꯏꯔꯗꯤ ꯑꯗꯨꯝ ꯈꯔ ꯌꯦꯡꯊꯣꯛ ꯌꯦꯡꯁꯤꯟ ꯇꯧ ꯌꯥꯅꯤꯌꯦ ꯄꯣꯠ ꯅꯣꯏ ꯌꯥꯝ ꯂꯧꯔꯗꯤ ꯂꯨꯄꯥ ꯂꯤꯁꯤꯡ ꯃꯉꯥ ꯇꯔꯥꯒꯤ ꯂꯧꯔꯗꯤ ꯎꯝ ꯍꯧꯖꯤꯛꯇꯤ ꯋꯦꯠꯇ ꯑꯌꯥꯝꯕ ꯑꯣꯜꯂꯦꯕ ꯈꯔ ꯆꯥꯎꯕ ꯍꯥꯏꯁꯦ ꯀꯦꯖꯤ ꯑꯍꯨꯝꯒ ꯇꯥꯕ ꯌꯥꯎꯔꯤ ꯃꯔꯤ ꯃꯉꯥꯒ ꯇꯥꯕ ꯌꯥꯎꯔꯤ ꯑꯆꯧꯕ ꯃꯈꯜ ꯃꯈꯜ ꯑꯗꯨꯝ ꯂꯩꯗ ꯀꯣꯔꯐꯨ ꯃꯈꯜ ꯃꯈꯜꯅꯤ ꯂꯩꯔꯤꯁꯦ ꯈꯔ ꯍꯟꯊꯕ ꯈꯔ ꯍꯟꯀꯠꯄ ꯁꯨꯝ ꯌꯥꯝꯅ ꯆꯦꯡ ꯁꯦꯔ ꯃꯉꯥꯒ ꯇꯔꯨꯛꯀ ꯆꯟꯕ ꯀꯣꯔꯐꯨ ꯑꯆꯧꯕ ꯂꯩꯌꯦꯕ ꯑꯣ ꯂꯥꯛꯇꯤ ꯂꯥꯛꯎꯀꯣ ꯗꯨꯀꯥꯟꯗ ꯂꯧ ꯂꯥꯎ ꯄꯣꯠꯇꯣ ꯈꯔ ꯌꯦꯡꯊꯣꯛ ꯌꯦꯡꯁꯤꯟ ꯈꯔ ꯌꯦꯡꯊꯣꯛ ꯌꯦꯡꯁꯤꯟ ꯇꯧꯁꯦꯕ ꯑꯣ ꯐꯔꯦ ꯐꯔꯦ